ꯚꯥꯔꯠꯀꯤ ꯑꯣꯏꯅ ꯒꯚꯔꯟꯃꯦꯟꯅ ꯄꯤꯕ ꯊꯕꯛꯁꯤꯡ ꯑꯁꯤ ꯃꯤꯁꯤꯡꯅ ꯇꯧꯕ ꯄꯥꯛ ꯄꯥꯛꯅ ꯐꯪꯅꯗꯦ ꯑꯗꯨꯒ ꯊꯕꯛꯀꯤ ꯊꯥꯖꯤꯟꯕ ꯇꯥꯔꯒꯁꯨ ꯆꯍꯤ ꯑꯃꯅꯤ ꯗꯤꯇꯦꯟ ꯇꯧꯕ ꯃꯔꯝꯅ ꯊꯕꯛ ꯑꯁꯤ ꯀꯌꯥ ꯑꯣꯏꯒꯟꯗꯦ ꯑꯗꯨꯒ ꯄ꯭ꯔꯥꯏꯚꯦꯠ ꯁꯦꯛꯇꯔꯗꯗꯤ ꯊꯕꯛ ꯑꯁꯦ ꯑꯁꯨꯛꯀꯤ ꯃꯇꯤꯛ ꯃꯔꯥꯡ ꯀꯥꯏꯅ ꯂꯩ ꯀꯝꯄꯅꯤ ꯑꯆꯧ ꯑꯆꯧꯕ ꯑꯗꯨꯒꯨꯝꯕ ꯌꯥꯝꯅ ꯂꯩꯕꯅ ꯃꯤꯑꯣꯏꯁꯤꯡꯅ ꯒꯚꯔꯟꯃꯦꯟꯠꯒꯤ ꯊꯕꯛꯇꯒꯤ ꯄ꯭ꯔꯥꯏꯚꯦꯠ ꯖꯣꯞꯅ ꯍꯦꯟꯅ ꯄꯥꯝꯅ ꯇꯧꯅꯩ